ꯑꯩꯅ ꯏꯟꯁꯥꯡ ꯃꯊꯦꯜ ꯃꯊꯦꯜ ꯊꯣꯡꯕ ꯃꯇꯝꯗ ꯊꯨꯝ ꯌꯥꯛꯈꯤꯗ꯭ꯔꯥ ꯃꯣꯔꯣꯛ ꯁꯥꯈꯤꯗ꯭ꯔꯥ ꯃꯍꯤ ꯂꯥꯡꯒꯗ꯭ꯔꯥꯅ ꯄꯥꯈꯠꯂꯤ ꯑꯩꯅ ꯊꯣꯡꯕꯗ ꯈ꯭ꯋꯥꯏꯗꯩ ꯑꯩꯅ ꯂꯥꯏꯅ ꯊꯣꯡꯕ ꯉꯝꯕꯁꯤ ꯏꯔꯣꯝꯕꯅꯤ ꯏꯔꯣꯝꯕꯁꯤ ꯑꯂꯨꯗꯨ ꯐꯨꯠꯂꯅꯤ ꯑꯗꯒꯤ ꯏꯔꯣꯟꯗꯣꯏꯕ ꯏꯟꯁꯥꯡꯗꯨꯒꯤ ꯃꯊꯦꯜꯗꯣ ꯐꯖꯅ ꯁꯦꯝꯃꯒ ꯍꯥꯞꯄꯒ ꯀꯥꯝꯃꯅꯤ ꯀꯥꯞꯊꯣꯛꯂꯕ ꯃꯇꯨꯡ ꯃꯨꯜꯂꯦ ꯍꯥꯏꯔ ꯀꯥꯟꯗ ꯏꯪꯍꯜꯂꯕ ꯃꯇꯨꯡꯗ ꯑꯩꯈꯣꯏꯅ ꯉꯥꯔꯤꯒꯨꯝꯕ ꯃꯣꯔꯣꯛꯀ ꯅꯣꯏꯈꯥꯏꯔꯒ ꯁꯦꯝꯒꯅꯤ ꯏꯔꯣꯟꯕ ꯃꯊꯦꯜꯁꯦ ꯑꯗꯨꯅ ꯑꯩꯒꯤ ꯃꯣꯠꯇꯗꯤ ꯏꯔꯣꯟꯕꯁꯤꯅ ꯂꯥꯏ ꯍꯥꯏꯅ ꯈꯜꯂꯤ ꯑꯗꯣ ꯑꯩꯅ ꯂꯨꯏ ꯍꯥꯏꯅ ꯈꯟꯕ ꯏꯟꯁꯥꯡ ꯃꯊꯦꯜꯁꯤꯅ ꯉꯥ ꯊꯣꯡꯕꯅꯤ ꯀꯩꯒꯤꯅꯣ ꯍꯥꯏꯕ ꯑꯩꯅ ꯂꯨꯏ ꯍꯥꯏꯅ ꯈꯟꯖꯩ ꯃꯔꯝꯗꯤ ꯉꯥꯁꯤ ꯊꯣꯡꯕ ꯃꯇꯝꯗ ꯃꯆꯜ ꯁꯨꯅ ꯍꯥꯞꯄ ꯃꯇꯥꯡ ꯍꯥꯏꯗꯤ ꯀꯔꯝꯕ ꯃꯇꯝꯗ ꯏꯟꯖꯥꯡꯁꯤ ꯑꯂꯨ ꯍꯥꯞꯀꯅꯤ ꯍꯋꯥꯏ ꯍꯥꯞꯀꯅꯤ ꯑꯗꯒꯤ ꯃꯁꯥꯂꯥꯒꯨꯝꯕꯁꯤ ꯍꯥꯞꯀꯅꯤ ꯍꯥꯏꯕꯗꯨ ꯈꯪꯗ ꯇꯥꯔꯗꯤ ꯏꯟꯁꯥꯡꯗꯨ ꯉꯥꯍꯤꯡ ꯃꯅꯝ ꯅꯝꯕ ꯌꯥꯏ ꯑꯗꯨꯅ ꯑꯩꯅ ꯌꯥꯝꯅ ꯍꯥꯎꯅ ꯊꯣꯡꯅꯤꯡꯉꯤꯕ ꯄꯣꯠꯇꯨ ꯍꯥꯎꯇꯅ ꯂꯣꯏꯈꯤꯕꯁꯨ ꯌꯥꯏ ꯑꯗꯨꯅ ꯑꯩꯅ ꯄꯥꯝꯃꯤ ꯃꯑꯣꯡꯗꯣ ꯑꯣꯏꯗꯕꯁꯨ ꯌꯥꯏ ꯑꯗꯨꯅ ꯀꯔꯝꯕ ꯃꯇꯝꯗ ꯃꯔꯨ ꯃꯔꯥꯡꯒꯨꯝꯕ ꯍꯥꯞꯀꯅꯤ ꯍꯥꯏꯕꯁꯤ ꯈꯪꯕ ꯌꯥꯝ ꯗꯔꯀꯥꯔ ꯑꯣꯏ ꯑꯗꯒꯤ ꯀꯔꯝꯕ ꯃꯇꯝꯗ ꯑꯣꯠꯀꯅꯤ ꯑꯗꯩ ꯑꯩꯅ ꯑꯣꯠꯅꯤꯡꯉꯦꯗꯅ ꯃꯅꯤꯡ ꯀꯥꯏꯗꯅ ꯀꯣꯛ ꯑꯣꯠꯂꯨ ꯇꯥꯔꯁꯨ ꯉꯥꯗꯣ ꯑꯃꯨꯛ ꯇꯣꯏꯗꯧꯕꯅꯤꯅ ꯃꯥꯒꯤ ꯃꯇꯥꯡ ꯍꯥꯏꯕ ꯑꯃ ꯂꯩꯕꯗꯣ ꯈꯪꯗ ꯇꯥꯔꯒꯗꯤ ꯏꯟꯁꯥꯡꯗꯣ ꯑꯩꯅ ꯄꯥꯝꯃꯤꯕ ꯃꯑꯣꯡꯗꯣ ꯐꯪꯕ ꯉꯝꯃꯣꯏ ꯑꯗꯨꯅ ꯉꯥ ꯊꯣꯡꯕꯁꯤ ꯌꯥꯝ ꯂꯨꯏ ꯍꯥꯏꯅ ꯈꯟꯖꯩ ꯑꯗꯨꯅ ꯀꯔꯝ ꯃꯇꯝꯗ ꯉꯥꯗꯣ ꯉꯥꯍꯤꯡ ꯃꯅꯝ ꯅꯝꯃꯗꯤ ꯆꯥꯕꯗꯁꯨ ꯍꯥꯎꯇ꯭ꯔꯦ ꯑꯗꯒꯤ ꯉꯥꯗꯣ ꯊꯣꯡꯕꯗꯨꯒꯤ ꯑꯩꯅ ꯄꯥꯝꯕ ꯄꯣꯠꯇꯨ ꯐꯪꯗ꯭ꯔꯦ ꯑꯗꯨꯒ ꯉꯥꯁꯦ ꯃꯆꯪꯗꯨꯗꯩ ꯊꯨꯝ ꯍꯥꯏꯕ ꯑꯃꯁꯨ ꯂꯩ ꯃꯣꯔꯣꯛ ꯑꯗꯩ ꯃꯣꯔꯣꯛ ꯏꯆꯝ ꯆꯝꯃꯁꯨ ꯍꯥꯎꯇꯦ ꯉꯥ ꯊꯣꯡꯕ ꯃꯇꯝꯗ ꯊꯨꯝ ꯌꯥꯛꯑꯁꯨ ꯑꯃꯨꯛ ꯆꯥꯕ ꯌꯥꯔꯣꯏ ꯆꯝꯃꯜꯂꯁꯨ ꯑꯃꯨꯛ ꯍꯥꯎꯇꯦ ꯑꯗꯨꯅ ꯃꯆꯜꯉꯩꯁꯦ ꯀꯔꯝꯕ ꯃꯇꯝꯗ ꯁꯤ ꯁꯤ ꯍꯥꯞꯄꯒꯗꯤ ꯏꯟꯁꯥꯡꯁꯤ ꯃꯍꯥꯎ ꯍꯦꯟꯒꯠꯍꯟꯒꯅꯤ ꯊꯨꯝ ꯀꯌꯥ ꯌꯥꯝꯅ ꯍꯥꯞꯀꯅꯤ ꯍꯥꯏꯕ ꯄꯣꯠꯁꯤ ꯃꯨꯟꯅ ꯈꯪꯕ ꯑꯃ ꯆꯪꯉꯤ ꯉꯥ ꯊꯣꯡꯕ ꯃꯇꯝꯗ ꯑꯗꯨꯅ ꯉꯥ ꯊꯣꯡꯕꯁꯤꯅ ꯑꯩꯅ ꯈ꯭ꯋꯥꯏꯗꯒꯤ ꯂꯨꯏ ꯍꯥꯏꯅ ꯈꯟꯖꯩ